ꯍꯂꯣ ꯎꯝ ꯍꯣꯏ ꯑꯪ ꯌꯥꯏꯌꯦ ꯑꯗꯨꯝ ꯑꯣꯗꯔ ꯇꯧꯋꯣ ꯑꯥ ꯍꯣꯏ ꯂꯩꯌꯦ ꯁꯤꯛꯁ ꯍꯟꯗ꯭ꯔꯦꯗ ꯁꯚꯦꯟ ꯍꯟꯗ꯭ꯔꯦꯗ ꯑꯗꯨꯝ ꯐ꯭ꯂꯦꯕꯔ ꯇꯣꯉꯥꯟ ꯇꯣꯉꯥꯟꯕꯒꯤ ꯃꯃꯟ ꯇꯣꯉꯥꯟ ꯇꯣꯉꯥꯟꯕ ꯂꯩꯕꯅꯤ ꯑꯥ ꯑꯗꯨ ꯀꯔꯝꯕꯗꯤ ꯆꯥꯅꯤꯡ ꯍꯣꯏ ꯍꯣꯏ ꯑꯥ ꯎꯝ ꯌꯥꯏꯌꯦ ꯎꯝ ꯑꯥ ꯑꯥ ꯑꯥ ꯍꯣꯏ ꯍꯣꯏ ꯌꯥꯏꯌꯦ ꯑꯥ ꯗꯤꯂꯤꯕꯔꯤꯁꯨ ꯇꯧꯕꯤꯌꯦ ꯑꯗꯨ ꯅꯣꯏꯒꯤ ꯂꯣꯀꯦꯁꯟꯒꯨꯝꯕ ꯊꯥꯕꯤꯌꯣ ꯑꯗꯨ ꯅꯣꯏꯅ ꯗꯤꯂꯤꯕꯔꯤ ꯑꯣꯏꯅ ꯇꯧꯕꯤꯌꯣ ꯍꯥꯏꯔꯗꯤ ꯇꯧꯕꯤꯕ ꯌꯥꯏꯌꯦ ꯑꯥ ꯍꯣꯏ ꯍꯣꯏ ꯌꯥꯏꯌꯦ ꯑꯩ ꯍꯣꯏ ꯑꯩꯈꯣꯏꯅ ꯑꯗꯨꯝ ꯊꯤꯟꯕꯤꯒꯦ ꯅꯣꯏ ꯅꯣꯏꯒꯤ ꯑꯦꯗ꯭ꯔꯦꯁꯗ ꯑꯥ ꯌꯥꯏ ꯍꯣꯏ ꯎꯝ ꯍꯣꯏ ꯌꯥꯏ ꯑꯧ ꯎꯝ ꯌꯥꯏ ꯌꯥꯏ ꯍꯣꯏ ꯎꯝ ꯌꯥꯏ ꯍꯣꯏ ꯑꯗꯨꯝ ꯑꯩꯈꯣꯏꯁꯨ ꯑꯗꯨꯝ ꯊꯨꯅ ꯇꯧꯕꯤꯒꯦ ꯑꯥ ꯑꯦ ꯑꯥ ꯍꯣꯏ ꯍꯣꯏ ꯎꯝ ꯌꯥꯏ ꯌꯥꯏ ꯍꯣꯏ ꯍꯣꯏ ꯌꯥꯏ ꯑꯦ ꯑꯦꯗ ꯍꯣꯏ